ꯍꯂꯣ ꯑꯣ ꯁꯤ ꯀꯕꯤꯇꯥ ꯑꯩꯈꯣꯏꯒꯤ ꯌꯨꯝ ꯀꯩ ꯂꯩꯅꯕ ꯔꯦꯟꯠ ꯚꯔꯥ ꯊꯤꯔꯝꯕ ꯀꯩꯅꯣꯗꯨꯔꯣ ꯀꯕꯤꯇꯥ ꯗꯦꯕꯤꯗꯨꯔꯣ ꯀꯥꯡꯄꯣꯛꯄꯤꯗꯒꯤ ꯑꯣ ꯑꯩ ꯄꯥꯏꯖꯔꯛꯏꯁꯦ ꯃꯥꯂꯦꯝꯉꯥꯟꯕꯤꯅꯦ ꯁꯣꯝꯅ ꯄ꯭ꯔꯣꯄꯔꯇꯤ ꯗꯤꯂꯔ ꯍꯥꯏꯇꯥꯔꯦ ꯑꯩꯁꯦꯀꯣ ꯑꯗꯨꯒꯨꯝꯕ ꯁꯣꯝꯅ ꯊꯤꯕꯤꯔꯝꯕ ꯚꯔꯥꯒꯤ ꯀꯩꯒꯤ ꯚꯔꯥꯒꯤꯈꯛꯇ ꯅꯠꯇꯅ ꯑꯩꯈꯣꯏꯒꯤ ꯌꯨꯝ ꯆꯨꯝꯅ ꯂꯩꯅꯤꯡꯕ ꯈꯣꯠꯅꯤꯡꯕ ꯑꯗꯨꯒꯨꯝꯕ ꯂꯩꯅꯤꯡꯕ ꯂꯩꯔꯒꯁꯨ ꯑꯗꯨꯒꯨꯝꯕ ꯃꯌꯥꯝꯗꯨ ꯌꯦꯡꯁꯤꯟꯕ ꯃꯤꯗꯨꯅꯦꯕꯀꯣ ꯑꯣ ꯑꯗꯨ ꯁꯣꯝꯅ ꯉꯔꯥꯡ ꯑꯩꯈꯣꯏꯒꯤ ꯑꯉꯥꯡꯒꯩꯗ ꯚꯔꯥꯒꯤ ꯃꯇꯥꯡꯗ ꯚꯔꯥꯒꯤ ꯂꯩꯕ ꯌꯥꯕ ꯌꯨꯝ ꯈꯔ ꯍꯪꯉꯝꯃꯦꯅ ꯇꯥꯖꯕ ꯑꯣ ꯑꯗꯨ ꯀꯔꯝꯕ ꯃꯑꯣꯡꯒꯤ ꯚꯔꯥꯅ ꯀꯌꯥꯝ ꯊꯥ ꯑꯃꯒꯤ ꯊꯤꯕ ꯉꯝꯒꯗꯕꯅꯣ ꯑꯗꯒꯤ ꯃꯤ ꯀꯌꯥꯃꯨꯛ ꯂꯩꯒꯗꯕꯅꯣ ꯊꯥ ꯀꯌꯥꯝ ꯀꯨꯏꯅ ꯂꯩꯒꯗꯕꯅꯣꯗꯣ ꯍꯥꯟꯅ ꯑꯝꯇꯪ ꯈꯪꯍꯟꯕꯤꯔꯛꯄ ꯌꯥꯒꯗ꯭ꯔꯥ ꯑꯣ ꯑꯥ ꯎꯝ ꯀꯌꯥꯝ ꯀꯨꯏꯅꯗꯤ ꯂꯩꯒꯗꯕꯅꯣ ꯑꯣ ꯆꯧꯉꯥꯁꯤꯗꯤ ꯍꯧꯖꯤꯛ ꯃꯇꯝꯗꯗꯤ ꯈꯤꯇꯪꯗꯤ ꯋꯥꯗꯧ ꯃꯥꯜꯂꯦꯕꯀꯣ ꯑꯗꯣ ꯀꯔꯤ ꯂꯝꯗꯅꯣ ꯍꯧꯖꯤꯛ ꯂꯩꯕꯤꯗꯣꯏ ꯚꯔꯥꯁꯦ ꯄꯥꯝꯕꯤꯔꯤꯕ ꯂꯝꯁꯦ ꯑꯥ ꯑꯣ ꯏꯁꯥꯒꯤ ꯊꯕꯛꯀꯤꯔꯥ ꯅꯠꯇ꯭ꯔꯒ ꯑꯉꯥꯡ ꯅꯨꯕꯤ ꯀꯃꯥꯏꯅ ꯇꯧꯕ ꯂꯥꯏꯔꯤꯛ ꯂꯥꯏꯁꯨ ꯇꯝꯕꯒꯤꯔꯥ ꯀꯩꯒꯤꯅꯣ ꯀꯩꯒꯤ ꯃꯇꯥꯡꯗ ꯂꯩꯕꯤꯗꯣꯏꯅꯣ

ꯎꯝ ꯑꯣ ꯑꯧ ꯑꯗꯨꯃꯥꯏꯅ ꯍꯧꯋꯦꯕ ꯀꯤꯠꯆꯟꯒ ꯄꯨꯟꯕꯁꯦ ꯀꯤꯠꯆꯟ ꯀꯥ ꯃꯅꯨꯡꯗ ꯀꯤꯠꯆꯟ ꯂꯩꯕꯁꯦ ꯑꯗꯨ ꯂꯤꯁꯤꯡ ꯑꯅꯤ ꯆꯥꯝꯃꯉꯥ ꯂꯩꯔꯒꯗꯤ ꯃꯅꯨꯡꯗ ꯑꯗꯨꯝ ꯏꯁꯤꯡ ꯃꯥꯏꯁꯤꯡ ꯇꯦꯞ ꯂꯥꯛꯑꯅꯤ ꯑꯗꯩ ꯂꯦꯇ꯭ꯔꯤꯟ ꯕꯥꯠꯔꯨꯝꯁꯨ ꯑꯗꯨꯝ ꯌꯥꯝ ꯂꯥꯞꯅ ꯆꯠꯅꯔꯣꯏꯕ ꯂꯦꯇ꯭ꯔꯤꯟ ꯕꯥꯠꯔꯨꯝꯒ ꯑꯦꯇꯦꯁ ꯇꯧꯕ ꯃꯐꯝꯗꯗꯤ ꯂꯨꯄꯥ ꯂꯤꯁꯤꯡ ꯃꯉꯥ ꯇꯔꯨꯛꯇꯨꯝ ꯄꯤꯍꯧꯋꯦꯗ ꯌꯥꯝ ꯄꯪꯆꯥꯎ ꯆꯥꯎꯗꯕꯁꯤꯗꯕꯀꯣ

ꯎꯝ ꯎꯝ ꯍꯣꯏ ꯑꯗꯨꯏ ꯇꯥꯔꯒꯗꯤ ꯀ꯭ꯋꯥꯏꯇꯦꯜ ꯃꯌꯣꯟꯗ ꯄꯥꯝꯃꯝꯅꯤꯅ ꯑꯗꯨꯃꯥꯏꯅ ꯂꯩꯔꯁꯦ ꯑꯗꯨꯒ ꯃꯥꯂꯣꯝꯒꯨꯝꯕ ꯁꯉꯥꯏꯄ꯭ꯔꯧꯒꯨꯝꯕ ꯁꯤꯒꯨꯝꯕ ꯌꯧꯔꯒꯗꯤ ꯑꯃꯨꯛ ꯃꯃꯟꯁꯦ ꯈꯤꯇꯪ ꯑꯃꯨꯛ ꯍꯟꯊꯩꯌꯦꯕꯀꯣ ꯍꯧꯖꯤꯛꯀꯤ ꯑꯣꯏꯅ ꯃꯥꯂꯣꯝ ꯍꯥꯏꯔꯕꯅꯤꯅ ꯃꯥꯂꯣꯝ ꯅꯠꯇꯦ ꯀ꯭ꯋꯥꯀꯩꯊꯦꯜ ꯍꯥꯏꯔꯕꯅꯤꯅ ꯑꯗꯨꯗ ꯌꯦꯡꯉꯁꯦ ꯑꯊꯨꯕꯗ ꯑꯩ ꯄꯥꯎꯗꯨ ꯑꯃꯨꯛ ꯍꯥꯏꯖꯔꯛꯑꯒꯦꯀꯣ ꯍꯣꯏ ꯊꯝꯖꯔꯦ ꯊꯝꯖꯔꯦ